ꯍꯂꯣ ꯇꯥꯍꯦꯟ ꯃꯥꯅꯦ ꯃꯥꯅꯦ ꯀꯥꯏ ꯂꯩ ꯅꯪ

ꯑꯣ ꯑꯦ ꯅꯨꯡꯉꯥꯏꯔꯤ ꯁꯨꯝ ꯅꯪ ꯊꯣꯛꯈ꯭ꯔꯦ ꯍꯥꯏꯕ ꯄꯥꯎ ꯇꯥꯕ ꯅꯪ ꯑꯗꯣ ꯅꯪ ꯊꯣꯛꯂꯛꯑꯦ ꯄꯥꯎ ꯇꯥꯕꯗꯒꯤ ꯑꯩ ꯐꯣꯟ ꯇꯧꯁꯤꯜꯂꯛꯏ ꯅꯉꯣꯟꯗ ꯁꯠ ꯂꯥꯎ ꯂꯥꯏ ꯍꯔꯥꯎ ꯌꯦꯡ ꯂꯥꯏ ꯍꯔꯥꯎ ꯌꯦꯡꯕ ꯆꯠꯂꯣꯏꯗ꯭ꯔꯣ

ꯑꯩ ꯌꯨꯝꯗꯒꯤ ꯄꯪꯂꯥꯞ ꯂꯥꯞꯇꯅ ꯂꯩ ꯌꯨꯝꯗꯗꯤ ꯂꯩꯇꯦ ꯌꯨꯝꯗꯒꯤ ꯈꯤꯇꯪ ꯊꯣꯛꯂꯛꯑꯦ

ꯆꯥꯛ ꯏꯁꯤꯡ ꯆꯥꯔꯦ

ꯎꯝ ꯌꯥꯏꯌꯦ ꯌꯥꯏꯌꯦ ꯎꯝ ꯑꯗꯨꯝ ꯂꯣꯏꯁꯤꯜꯂꯝꯃꯣ ꯎꯝ ꯂꯥꯏ ꯀꯩꯅꯣꯒꯤ ꯑꯩꯈꯣꯏ ꯀꯛꯆꯤꯡꯒꯤ ꯑꯃ ꯋꯥꯏꯔꯤꯒꯤ ꯈꯝꯂꯥꯡꯕꯗꯣ ꯑꯗꯨ ꯑꯗꯨꯁꯨ ꯉꯥꯏꯍꯥꯛ ꯌꯦꯡꯉꯨ ꯌꯥꯏ ꯑꯗꯨꯒ ꯑꯃꯨꯛ ꯈꯨꯜꯂꯦꯟꯒꯤ ꯑꯃꯨꯛ ꯌꯦꯡꯕ ꯌꯥꯏ ꯌꯦꯡꯉꯨ ꯌꯥꯏ ꯃꯊꯪ ꯃꯊꯪ ꯑꯁ ꯍꯧꯖꯤꯛꯀꯥꯟꯒꯤꯗꯤ ꯍꯧꯖꯤꯛꯀꯥꯟꯗꯤ ꯂꯥꯏ ꯍꯔꯥꯎꯕ ꯌꯥꯎꯕ ꯅꯨꯄꯤꯒꯩꯁꯤꯗꯤꯀꯣ ꯍꯥꯏꯕ ꯍꯦꯂꯣꯏ ꯂꯣꯏ ꯃꯥꯜꯂꯦ ꯂꯣꯏ ꯐꯖꯔꯦ ꯀꯦꯔꯕꯅꯤꯅ ꯎꯝ ꯎꯝ

ꯑꯥ ꯑꯥ ꯎꯝ ꯎꯝ

ꯎꯝ ꯑꯦ ꯑꯗꯨ ꯍꯥꯏꯔꯒ ꯎꯝ ꯂꯥꯏ ꯍꯔꯥꯎꯔꯤꯈꯩꯁꯦ ꯂꯥꯏ ꯍꯔꯥꯎꯕ ꯈꯨꯗꯤꯡꯃꯛꯁꯦ ꯑꯩ ꯏꯃꯥꯅ ꯍꯥꯏꯌꯦꯕ ꯂꯥꯏꯗ ꯉꯝꯖ ꯉꯝꯖꯕꯀꯣ ꯂꯥꯏ ꯍꯔꯥꯎꯕ ꯍꯥꯏꯗꯤ ꯑꯩꯈꯣꯏ ꯈꯝꯂꯥꯡꯕ ꯍꯥꯏꯔꯦꯗꯅ ꯋꯥꯔꯤꯒꯤꯕꯨ ꯍꯥꯏꯔꯣ ꯑꯗꯨꯗ ꯄꯩꯁꯥ ꯀꯠꯄꯀꯣ ꯍꯥꯏꯗꯤ ꯂꯥꯏ ꯍꯔꯥꯎꯔꯤꯕ ꯀꯛꯆꯤꯡꯒꯤ ꯂꯥꯏ ꯃꯐꯝ ꯈꯨꯗꯤꯡꯃꯛꯇꯣ ꯑꯗꯨ ꯄꯨꯝꯅꯃꯛ ꯉꯝꯖꯕ ꯂꯣꯏ ꯀꯠꯀꯗꯕꯅꯤ ꯍꯥꯏꯌꯦꯕ ꯑꯗꯨꯁꯨ ꯅꯥꯕ ꯀꯠꯀꯦ ꯈꯟꯕꯅꯦ ꯍꯣꯏ ꯀꯠꯀꯅꯤꯗ ꯀꯠꯄꯕꯨꯗꯤ ꯍꯣꯏ ꯏꯁꯣꯔꯗꯤ ꯍꯥꯏꯗꯤ ꯏꯁꯣꯔꯗꯀꯣ ꯐꯖꯅ ꯅꯤꯖꯕꯒ ꯂꯣꯏꯅꯅꯀꯣ ꯑꯁ ꯑꯩꯁꯤ ꯄꯨꯟꯁꯤ ꯅꯨꯡꯁꯥꯡꯕ ꯅꯥꯗ ꯌꯦꯛꯇꯕ ꯑꯣꯏꯖꯒꯦ ꯍꯥꯏꯅꯀꯣ ꯑꯗꯨꯃꯥꯏꯅ ꯐꯖꯅ

ꯎꯝ ꯎꯝ ꯃꯥꯅꯤ ꯃꯥꯅꯤ ꯎꯝꯎꯝ ꯎꯝ ꯎꯝ ꯎꯝ ꯎꯝ

ꯎꯝꯎꯝ ꯍꯣꯏ ꯍꯣꯏ ꯑꯩꯍꯥꯛ ꯑꯃꯨꯛ ꯇꯧꯔꯛꯑꯒꯦ ꯂꯣꯏꯁꯤꯜꯂꯝꯃꯣ ꯇꯥꯕ꯭ꯔꯣ ꯂꯣꯏꯁꯤꯜꯂꯝꯃꯣ ꯂꯣꯏꯁꯤꯜꯂꯝꯃꯣ ꯑꯩ ꯂꯥꯛꯑꯝꯅꯤ ꯂꯣꯏꯔ ꯅꯣꯏꯔꯣꯝꯗ ꯂꯥꯛꯑꯒꯦꯕ ꯎꯝ ꯑꯥ ꯑꯥ ꯍꯣꯏ ꯊꯝꯃꯣ ꯊꯝꯃꯣ